ꯍꯂꯣ ꯑꯣ ꯀꯩ ꯀꯩ ꯔꯥꯎꯟ ꯇꯧꯔꯛꯑꯣ ꯍꯥꯏꯒꯦ ꯑꯩ ꯑꯅꯥꯕ ꯑꯃꯈꯛꯀꯤ ꯑꯩ ꯇꯤꯀꯦꯠ ꯑꯩ ꯑꯝꯇ ꯂꯧꯒꯦ ꯇꯧꯕꯅꯤ ꯇꯤꯀꯦꯠ ꯃꯃꯟ ꯀꯌꯥꯅꯣ ꯑꯣ ꯑꯣ ꯑꯩꯍꯥꯛꯀꯤ ꯏꯃꯥꯟꯅꯕ ꯑꯝꯈꯛ ꯌꯦꯡꯒꯗꯕꯅꯤ ꯑꯗꯨ ꯗꯥꯛꯇꯔꯅ ꯄꯨꯡ ꯀꯌꯥꯗ ꯂꯥꯛꯀꯦ ꯑꯣ ꯑꯗꯨꯗꯤ ꯑꯩ ꯂꯥꯛꯑꯒ ꯇꯤꯀꯦꯠ ꯑꯝꯈꯛꯇ ꯂꯧꯒꯦꯅ ꯇꯧꯕꯅꯤ ꯇꯤꯀꯦꯠꯇꯨ ꯌꯥꯒꯗꯣꯔꯤꯕ꯭ꯔꯣ ꯑꯩꯒꯤ ꯏꯃꯥꯟꯅꯕ ꯑꯃꯈꯛꯀꯤꯅꯤ ꯃꯥꯁꯤ ꯑꯩꯈꯣꯏꯒꯤ ꯃꯕꯨꯛ ꯅꯥꯕꯤ ꯍꯧꯕ ꯃꯥꯁꯤ ꯅꯨꯡ ꯑꯣꯏꯗꯣꯏꯔꯥ ꯑꯦꯄꯦꯟꯗꯤꯛꯁ ꯑꯣꯏꯗꯣꯏꯔꯥ ꯈꯪꯗꯦ ꯑꯗꯨ ꯑꯝꯇꯪ ꯌꯦꯡꯊꯣꯛꯅꯤꯡꯕ ꯑꯜꯇ꯭ꯔꯥ ꯁꯥꯎꯟ ꯂꯧꯔ ꯈꯣꯠꯂꯒ ꯑꯝꯇꯪ ꯌꯦꯡꯅꯤꯡꯕ ꯍꯥꯏꯕ ꯇꯥꯔꯦ

ꯑꯣ ꯑꯣ ꯑꯣ ꯃꯤꯡꯗꯨ ꯔꯥꯖꯨꯅ ꯍꯦꯛꯇ ꯄꯥꯜꯂꯣ ꯆꯍꯤ ꯀꯨꯟꯊ꯭ꯔꯥ ꯅꯤꯄꯥꯟ ꯈꯛꯇꯪ ꯄꯥꯟꯕꯤꯔꯣ ꯎꯝ ꯅꯤꯄꯥꯅꯤ ꯅꯤꯄꯥꯅꯤ

ꯑꯣ ꯍꯣꯏ ꯑꯩ ꯄꯤꯔꯒꯦ ꯄꯤꯔꯒꯦ ꯍꯣꯏ ꯍꯣꯏ ꯊꯝꯃꯣ ꯊꯝꯃꯣ